ꯌꯦꯟ ꯉꯥꯅꯨ ꯂꯣꯏꯕꯅ ꯏꯃꯨꯡꯗ ꯁꯦꯟ ꯊꯨꯝꯒꯤ ꯑꯍꯣꯡꯕꯗꯤ ꯌꯥꯝꯅ ꯂꯥꯛꯑꯦ ꯍꯥꯏꯕ ꯇꯥꯔꯦ ꯌꯦꯟ ꯉꯥꯅꯨ ꯂꯣꯏꯕꯅ ꯑꯩꯈꯣꯏꯗ ꯃꯇꯝ ꯃꯇꯝꯒꯤ ꯃꯔꯨꯝ ꯀꯣꯛꯄꯤ ꯌꯦꯟ ꯑꯗꯒꯤ ꯉꯥꯅꯨ ꯃꯇꯝ ꯃꯇꯝꯒꯤ ꯊꯥ ꯇꯔꯨꯛ ꯂꯩꯔꯒ ꯃꯔꯨꯝ ꯀꯣꯛꯄꯤ ꯌꯦꯡ ꯉꯥꯅꯨ ꯂꯣꯏꯕꯁꯤꯅ ꯄꯩꯁꯥ ꯅꯨꯡꯁꯥ ꯑꯩꯈꯣꯏꯒꯤ ꯑꯉꯥꯡꯒꯤ ꯇꯨꯏꯁꯟꯒꯤ ꯀꯔꯤꯒꯤ ꯑꯗꯨꯝ ꯂꯥꯛꯄ ꯃꯇꯝꯗ ꯑꯗꯨꯝ ꯌꯥꯝꯅ ꯃꯇꯦꯡ ꯑꯣꯏ ꯍꯥꯏꯅ ꯍꯥꯏꯖꯅꯤꯡꯉꯤ ꯑꯗꯨꯒ ꯏꯆꯤꯡ ꯏꯅꯥꯎ ꯑꯗꯒꯤ ꯅꯨꯡꯁꯤꯔꯕ ꯃꯔꯨꯞ ꯃꯄꯥꯡ ꯑꯃ ꯂꯥꯛꯄꯗꯁꯨ ꯄꯩꯁꯥꯒꯤ ꯅꯥꯇꯩ ꯆꯥꯗꯕ ꯑꯃ ꯂꯥꯛꯄ ꯀꯥꯟꯗ ꯌꯦꯟ ꯉꯥꯅꯨꯗꯨꯅ ꯄꯨꯊꯣꯛꯑꯒ ꯁꯤꯃ ꯆꯥꯔꯁꯤ ꯁꯤꯃ ꯊꯛꯑꯁꯤ ꯍꯥꯏꯔꯒ ꯑꯗꯨꯃꯥꯏꯅ ꯇꯧꯋꯦꯅ ꯍꯥꯏꯖꯅꯤꯡꯉꯤ